ꯍꯜꯂꯣ ꯍꯜꯂꯣ ꯑꯣ ꯍꯜꯂꯣ ꯁꯤꯕꯨ ꯑꯩꯅ ꯐꯤ ꯌꯣꯟꯕ ꯗꯨꯀꯥꯟꯒꯤ ꯏꯕꯦꯝꯃꯗꯨ ꯅꯠꯇ꯭ꯔꯣ ꯑꯣ ꯅꯍꯥꯟꯅꯦ ꯀꯩꯅꯣ ꯑꯉꯥꯡꯒꯤ ꯄꯣꯠ ꯑꯃ ꯂꯩꯕꯅꯦꯕꯀꯣ ꯑꯗꯨ ꯂꯩꯕꯗꯣ ꯐꯨꯔꯤꯠꯇꯣ ꯁꯥꯏꯁꯇꯨ ꯆꯥꯅꯔꯝꯗ꯭ꯔꯦ ꯑꯉꯥꯡꯒꯤꯗꯣ ꯄꯤꯛꯃꯜꯂꯝꯃꯦꯕ ꯑꯗꯨ ꯍꯟꯕ ꯌꯥꯒꯗ꯭ꯔꯥ ꯀꯃꯥꯏ ꯇꯧꯁꯤꯒꯦ ꯑꯗ ꯍꯟꯕꯗꯨꯕꯨ ꯎꯝ

ꯍꯣꯏ ꯍꯣꯏ ꯌꯥꯔꯦ ꯌꯥꯔꯦ ꯑꯗꯨꯕꯨꯗꯤ ꯈꯟꯒꯦꯕꯀꯣ ꯌꯥꯎꯔꯝꯗ ꯇꯥꯔꯗꯤ ꯀꯃꯥꯏ ꯇꯧꯗꯣꯔꯤꯕ ꯑꯗꯨꯗꯤ ꯁꯥꯏꯁꯇꯣ ꯑꯣ ꯍꯣꯏ ꯍꯣꯏ ꯌꯥꯔꯦ ꯀꯩꯁꯨ ꯀꯥꯏꯗꯦ ꯂꯧꯒꯦ ꯑꯗꯨ ꯇꯧꯕꯗꯤ ꯐꯨꯔꯤꯠꯇꯨ ꯄꯥꯝꯕꯅꯤꯀꯣ ꯌꯥꯗ꯭ꯔꯒꯗꯤ ꯐꯔꯦ ꯐꯔꯦ ꯑꯗꯨꯃꯥꯏꯅ ꯑꯗꯨꯝ ꯇꯧꯔꯁꯤ ꯍꯣꯏ ꯍꯣꯏ ꯍꯣꯏ ꯊꯝꯕꯤꯔꯣ ꯊꯝꯕꯤꯔꯣ